ꯂꯥꯎꯗ ꯁ꯭ꯄꯤꯀꯔ ꯊꯥꯔꯛꯑꯣ ꯍꯜꯂꯣ ꯍꯜꯂꯣ ꯑꯣ ꯁꯤ ꯗꯨꯀꯥꯟ ꯑꯣ ꯗꯨꯀꯥꯟ ꯃꯄꯨ ꯅꯠꯇ꯭ꯔꯣ ꯑꯣ ꯄꯣꯠ ꯑꯥ ꯎꯁꯣꯞꯀꯤ ꯄꯣꯠ ꯈꯔ ꯂꯧꯒꯦ ꯇꯧꯕꯅꯦ ꯑꯥ ꯑꯥ ꯑꯥ ꯎꯁꯣꯞꯀꯤ ꯕꯥꯃꯣꯟꯅ ꯍꯥꯏꯔꯛꯄꯗꯣ ꯑꯗꯨ ꯂꯣꯏꯅ ꯑꯏꯕꯗꯨ ꯂꯣꯏꯅ ꯂꯧꯒꯗꯣꯏꯅꯦ ꯑꯥ

ꯑꯥ ꯍꯣꯏ ꯍꯣꯏ ꯑꯗꯨ ꯍꯧꯖꯤꯛ ꯑꯂꯨꯁꯤ ꯀꯦꯖꯤꯗ ꯀꯌꯥ ꯄꯤꯔꯤꯕꯒꯦ ꯑꯣ ꯑꯥ ꯍꯣꯏ ꯍꯣꯏ ꯀꯦꯖꯤ ꯇꯥꯔꯥꯃꯨꯛ ꯂꯧꯒꯦ ꯇꯧꯕꯅꯦ ꯑꯗꯣ ꯃꯃꯟꯁꯦ ꯈꯖꯤꯛꯇꯪ ꯇꯥꯊꯣꯛ ꯇꯥꯁꯤꯟ ꯈꯔ ꯌꯥꯒꯗ꯭ꯔꯥ ꯑꯣ ꯊꯥꯎ ꯊꯥꯎ ꯂꯤꯇꯔ ꯃꯉꯥ ꯑꯃꯒ

ꯃꯣꯔꯣꯛ ꯀꯦꯖꯤ ꯃꯉꯥ ꯑꯃꯒ ꯂꯧꯒꯦ ꯍꯥꯋꯥꯏ ꯃꯪꯒꯟ ꯍꯥꯋꯥꯏ ꯃꯪꯒꯜꯗꯣ ꯍꯥꯋꯥꯏ ꯃꯪꯒꯜꯗꯣ ꯀꯦꯖꯤ ꯃꯉꯥꯃꯨꯛꯇꯒ ꯏꯟꯖꯤꯟꯗꯨ ꯑꯣꯏꯅ ꯇꯧꯔꯁꯦ ꯑꯣ ꯎꯝ ꯂꯤꯇꯔ ꯃꯉꯥ ꯂꯤꯇꯔ ꯃꯉꯥ

ꯑꯗꯨ ꯎꯝ ꯑꯥ ꯍꯣꯏ ꯍꯣꯏ ꯑꯗꯣ ꯁꯤꯡꯖꯨꯒꯤ ꯀꯩꯅꯣ ꯊꯣꯏꯗꯤꯡꯁꯦ ꯌꯥꯎꯕꯔꯥ

ꯎꯝ ꯑꯥ ꯑꯥ ꯑꯗꯨ ꯕꯦꯁꯣꯟꯗꯤ ꯂꯩꯕ꯭ꯔꯥ ꯍꯣꯏ ꯌꯥꯏꯌꯦ ꯌꯥꯏꯌꯦ ꯆꯍꯥꯎꯁꯨ ꯂꯣꯏꯅ ꯂꯧꯒꯗꯕꯅꯦ ꯑꯗꯨ ꯕꯦꯁꯣꯟꯗꯤ ꯂꯩꯕ꯭ꯔꯥ ꯍꯣꯏ ꯌꯥꯏꯌꯦ ꯎꯝ

ꯆꯦꯡꯗꯤ ꯂꯩꯇꯤꯌꯦ ꯑꯥ ꯃꯤ ꯎꯁꯣꯞꯀꯤꯗꯤ ꯆꯦꯡ ꯁꯨꯄꯔꯁꯦ ꯑꯗꯨꯗꯤ ꯅꯨꯡꯉꯥꯏꯒꯗꯧꯕ ꯃꯥꯟꯗꯦꯅꯦ ꯑꯥ ꯃꯩꯇꯩꯒꯤ ꯆꯦꯡꯗ ꯐꯪꯒꯗ꯭ꯔꯕ ꯑꯣ ꯑꯥ ꯎꯝ

ꯍꯣꯏ ꯍꯣꯏ ꯌꯥꯏꯌꯦ ꯌꯥꯏꯌꯦ

ꯀꯦꯖꯤ ꯌꯥꯡꯈꯩꯃꯨꯛ ꯄꯥꯝꯃꯦ ꯍꯜꯂꯣ ꯇꯥꯕ꯭ꯔꯣ ꯑꯥ ꯀꯦꯖꯤ ꯌꯥꯡꯈꯩ ꯑꯥ ꯑꯥ ꯀꯤꯂꯣ ꯌꯥꯡꯈꯩ ꯂꯥꯡꯕꯤꯔꯣ ꯍꯣꯏ ꯍꯣꯏ

ꯍꯣꯏ ꯍꯣꯏ ꯍꯣꯏ ꯑꯩꯈꯣꯏ ꯑꯗꯨꯝ ꯂꯥꯛꯑꯁꯨ ꯌꯥꯏꯌꯦ ꯑꯗꯨꯝ ꯁꯣꯝꯅ ꯑꯗꯨꯝ ꯊꯤꯟꯕꯤꯔꯛꯑꯁꯨ ꯌꯥꯏ

ꯍꯣꯏ ꯌꯥꯏꯌꯦ ꯌꯥꯏꯌꯦ ꯍꯌꯦꯡ ꯑꯗꯨꯝ ꯊꯤꯜꯂꯛꯄ ꯌꯥꯏꯌꯦ

ꯑꯣ ꯑꯗꯨꯗ ꯑꯣꯏꯅ ꯀꯦꯁ ꯑꯣꯏꯅ ꯏꯟ ꯀꯦꯁ ꯑꯣꯏꯅ ꯄꯤꯖꯔꯒꯦ ꯍꯣꯏ ꯍꯣꯏ ꯍꯣꯏ ꯊꯝꯖꯔꯝꯃꯒꯦ ꯊꯝꯖꯔꯝꯃꯒꯦ ꯑꯥ ꯐꯅꯤ ꯐꯅꯤ ꯍꯣꯏ ꯍꯣꯏ ꯑꯋꯥꯠ ꯑꯄꯥ ꯂꯩꯔꯒꯁꯨ ꯑꯗꯨꯝ ꯍꯥꯏꯔꯛꯀꯦ